ꯑꯩꯈꯣꯏꯒꯤ ꯃꯐꯝꯁꯤꯗ ꯇ꯭ꯔꯦꯚꯦꯜ ꯀꯝꯄꯅꯤ ꯂꯩ ꯃꯈꯣꯏꯅ ꯒꯥꯔꯤꯁꯤꯡꯕꯨ ꯌꯥꯝꯅ ꯃꯊꯪ ꯃꯅꯥꯎ ꯅꯥꯏꯅ ꯆꯦꯛꯁꯟꯅ ꯁꯦꯟꯅꯕꯤꯗꯨꯅ ꯒꯥꯔꯤ ꯊꯧꯔꯤꯕ ꯃꯤꯑꯣꯏꯁꯤꯡ ꯗ꯭ꯔꯥꯏꯚꯔꯁꯤꯡꯕꯨ ꯑꯃꯒ ꯑꯃꯒ ꯅꯨꯡꯉꯥꯏꯅꯗꯕ ꯅꯨꯡꯉꯥꯏꯅꯗꯅꯕ ꯃꯑꯣꯡ ꯀꯌꯥꯃꯔꯨꯝ ꯐꯖꯕ ꯃꯑꯣꯡꯗ ꯁꯤꯟꯕꯤꯗꯨꯅ ꯃꯔꯝ ꯆꯥꯅ ꯀꯝꯄꯅꯤ ꯑꯁꯤꯅ ꯁꯤꯜꯂꯥꯡꯂꯒ ꯑꯩꯈꯣꯏꯒꯤ ꯄꯦꯁꯦꯟꯖꯔ ꯂꯥꯏꯟ ꯇ꯭ꯔꯦꯚꯦꯜ ꯇ꯭ꯔꯦꯚꯦꯜꯗ ꯖꯣꯛ ꯇꯧꯖꯔꯤꯕ ꯃꯣꯏ ꯈꯔꯕꯨ ꯃꯇꯦꯡ ꯆꯥꯎꯅ ꯄꯥꯡꯕꯤ ꯃꯔꯝ ꯆꯥꯅ ꯁꯦꯟꯅꯕꯤ ꯃꯊꯪ ꯃꯅꯥꯎ ꯅꯥꯏꯅ ꯑꯍꯥꯟ ꯑꯀꯣꯟ ꯅꯥꯏꯅ ꯃꯔꯝ ꯆꯥꯅ ꯁꯤꯟꯕꯤꯗꯨꯅ ꯑꯃꯒ ꯑꯃꯒ ꯅꯨꯡꯉꯥꯏ ꯌꯥꯏꯐꯅ ꯅꯨꯡꯉꯥꯏꯅꯗꯕ ꯄꯨꯛꯆꯦꯜ ꯑꯃꯠꯇ ꯊꯝꯗꯅ ꯃꯔꯝ ꯆꯥꯅ ꯃꯔꯤꯛ ꯆꯨꯝꯅ ꯁꯤꯟꯕꯤ ꯂꯥꯡꯕꯤꯗꯨꯅ ꯃꯣꯏꯅ ꯀꯟꯇ꯭ꯔꯣꯜ ꯇꯧꯔꯒ ꯊꯝꯕꯤ